ꯁꯤꯁꯦ ꯑꯩꯅ ꯉꯁꯥꯏ ꯑꯣꯔꯗ꯭ꯔ ꯇꯧꯈꯤꯕ ꯀꯦꯞꯇꯣ ꯑꯣꯏꯕꯤꯔꯕ ꯅꯠꯇ꯭ꯔꯣ ꯑꯗꯣ ꯑꯩꯅ ꯍꯥꯏꯖꯈꯤꯕꯗꯤ ꯄꯣꯡ ꯃꯉꯥꯗ ꯍꯥꯏꯖꯈꯤꯕꯅꯦ ꯑꯗꯣ ꯍꯧꯖꯤꯛꯇꯤ ꯄꯨꯡ ꯇꯔꯨꯛ ꯇꯥꯁꯤꯜꯂꯛꯑꯦ ꯑꯗꯨꯅ ꯑꯩꯗꯤ ꯅꯪꯅꯕ ꯑꯇꯣꯞꯄ ꯀꯦꯞ ꯑꯃ ꯐꯥꯔꯒ ꯆꯠꯆꯔꯦ ꯃꯔꯝ ꯑꯗꯨꯅ ꯁꯤ ꯀꯦꯞꯁꯦ ꯑꯩ ꯀꯦꯟꯁꯦꯜ ꯇꯧꯖꯔꯒꯦ